ꯑꯩꯅ ꯂꯩꯀꯣꯜ ꯄꯥꯝꯖꯕꯒꯤ ꯃꯔꯝꯗꯤ ꯑꯉꯥꯡ ꯑꯣꯏꯔꯤꯉꯩ ꯃꯇꯝꯗ ꯂꯥꯏꯔꯤꯛꯀ ꯄꯥꯔꯒ ꯂꯩꯕ ꯃꯇꯝꯗ ꯉꯥꯏꯍꯥꯛ ꯊꯣꯛꯑꯒ ꯂꯩꯀꯣꯜꯗ ꯆꯪꯉꯒ ꯂꯥꯏꯔꯤꯛꯀ ꯉꯥꯏꯍꯥꯛ ꯂꯩꯗꯨ ꯌꯦꯡꯉꯒ ꯂꯥꯏꯔꯤꯛꯀ ꯁꯨꯝ ꯄꯥꯕ ꯂꯥꯤꯔꯤꯛꯀ ꯁꯨꯝ ꯌꯦꯡꯕꯗꯁꯨ ꯋꯥꯈꯜ ꯄꯨꯛꯅꯤꯡ ꯌꯥꯝꯅ ꯅꯨꯡꯉꯥꯏꯕ ꯃꯌꯥꯝ ꯑꯃ ꯄꯣꯛꯈꯤ ꯑꯗꯨꯅ ꯃꯔꯝ ꯑꯣꯏꯔꯀꯥꯟꯗ ꯑꯩꯅ ꯂꯩꯀꯣꯜꯁꯤ ꯌꯥꯝꯅ ꯄꯥꯝꯖꯩ ꯃꯔꯝꯗꯤ ꯑꯩꯉꯣꯡꯗꯁꯨ ꯂꯩꯀꯣꯜꯗ ꯆꯪꯕ ꯃꯇꯝꯗ ꯍꯩꯀꯣꯜ ꯂꯩꯀꯣꯜꯗ ꯆꯪꯕ ꯃꯇꯝꯗ ꯑꯩꯉꯣꯟꯗ ꯅꯨꯡꯉꯥꯏꯇꯕ ꯑꯋꯥꯕ ꯃꯌꯥꯝ ꯂꯩꯔꯝꯕ ꯃꯌꯥꯝꯗꯨ ꯂꯩ ꯁꯥꯠꯄ ꯄꯣꯝꯕꯗꯨ ꯎꯕ ꯃꯇꯝꯗ ꯅꯨꯡꯉꯥꯏꯕ ꯃꯌꯥꯝ ꯑꯃꯁꯨ ꯐꯪꯏ ꯑꯃꯁꯨꯡ ꯑꯩꯉꯣꯟꯗ ꯁꯥꯟꯇꯤ ꯃꯌꯥꯝ ꯑꯃ ꯐꯪꯏ ꯑꯗꯨꯅ ꯃꯔꯝ ꯑꯣꯏꯔꯀꯥꯟꯗ ꯑꯩꯉꯣꯟꯗ ꯍꯩꯀꯣꯜ ꯂꯩꯀꯣꯜꯁꯤ ꯄꯥꯝꯖꯩ ꯑꯩꯅ ꯑꯗꯨꯒ ꯂꯣꯏꯅꯅ ꯑꯩꯉꯣꯟꯗ ꯅꯍꯥꯟꯋꯥꯏꯗꯤ ꯍꯧꯅ ꯑꯩꯁꯦ ꯍꯩꯀꯣꯜ ꯂꯩꯀꯣꯜꯗ ꯑꯗꯨꯝ ꯆꯠꯂꯒ ꯁꯦꯡꯕ ꯈꯣꯠꯄ ꯍꯩꯀꯣꯜ ꯂꯩꯀꯣꯜ ꯌꯦꯡꯕ ꯈꯣꯠꯄꯁꯤ ꯑꯗꯨꯝ ꯇꯧꯖꯩ ꯏꯁꯥꯅ ꯑꯗꯨꯝ ꯑꯗꯨꯅ ꯃꯔꯝ ꯑꯣꯏꯔꯀꯥꯟꯗ ꯑꯩꯉꯣꯟꯗ ꯑꯉꯥꯡ ꯑꯣꯏꯔꯤꯉꯩꯗꯒꯤ ꯇꯧꯔꯛꯄ ꯊꯕꯛꯅꯤꯅ ꯍꯧꯖꯤꯛꯁꯨ ꯑꯗꯨꯝ ꯑꯩꯁꯦ ꯍꯩꯀꯣꯜ ꯂꯩꯀꯣꯜꯗ ꯑꯗꯨꯝ ꯂꯩꯕꯒꯤ ꯍꯩꯅꯕꯤ ꯑꯃ ꯑꯩꯉꯣꯟꯗ ꯑꯗꯨꯝ ꯂꯩ ꯎꯕ ꯂꯩ ꯁꯥꯠꯄ ꯎꯔꯀꯥꯟꯗꯁꯨ ꯑꯩꯉꯣꯟꯗ ꯋꯥꯈꯜ ꯄꯨꯛꯅꯤꯡꯗꯁꯨ ꯌꯥꯝꯅ ꯅꯨꯡꯉꯥꯏꯕ ꯃꯌꯥꯝ ꯐꯥꯎꯏ ꯂꯩ ꯁꯥꯠꯄꯗꯨ ꯎꯕ ꯃꯇꯝꯗ ꯑꯗꯨꯅ ꯃꯔꯝ ꯑꯣꯏꯔꯀꯥꯟꯗ ꯍꯩꯀꯣꯜ ꯂꯩꯀꯣꯜꯗ ꯐꯝꯃꯒ ꯑꯩꯒꯤ ꯑꯋꯥ ꯅꯨꯡꯉꯥꯏꯁꯤ ꯉꯥꯏꯍꯥꯛ ꯄꯣꯊꯥꯐꯝꯁꯨ ꯑꯗꯨꯝ ꯑꯣꯏꯑꯦ ꯑꯗꯨꯅ ꯃꯔꯝ ꯑꯣꯏꯔꯀꯥꯟꯗ ꯑꯩꯅ ꯍꯩꯀꯣꯜ ꯂꯩꯀꯣꯜꯁꯤ ꯄꯥꯝꯖꯩ